ꯎꯝ ꯍꯜꯂꯣ ꯒꯨꯗ ꯏꯕꯤꯅꯤꯡ ꯃꯦꯝ ꯆꯥꯛ ꯆꯥꯔꯕꯣ ꯀꯔꯤ ꯑꯦꯟꯁꯥꯡ ꯆꯥꯕ꯭ꯔꯥ ꯉꯁꯤ ꯑꯩꯈꯣꯏꯗꯤ ꯆꯥꯗ꯭ꯔꯤ

ꯑꯁꯤ ꯀꯩꯅꯣ ꯑꯩ ꯖꯣꯁꯨꯋꯥꯅꯦ ꯑꯗꯣ ꯂꯩꯕ ꯑꯩ ꯀꯩꯅꯣꯃ ꯍꯪꯒꯦꯅꯦ ꯃꯦꯗꯥꯝ ꯁꯤ ꯑꯥ ꯂꯨꯏꯉꯥꯏꯅꯤꯒꯤ ꯐꯦꯁꯇꯤꯕꯦꯜꯗꯨ ꯀꯔꯝ ꯍꯥꯏ ꯇꯧꯕ꯭ꯔꯥꯀꯣ ꯑꯩ ꯏꯟꯇ꯭ꯔꯦꯁ ꯂꯩꯕ ꯑꯩ ꯆꯠꯅꯤꯡꯕ ꯑꯃꯨꯔꯛꯇꯤ ꯑꯣ ꯑꯗꯣ ꯀꯩꯅꯣ ꯀꯔꯤ ꯃꯇꯝꯗ ꯇꯧꯕ꯭ꯔꯥ ꯅꯣꯏꯗꯨꯕꯨ ꯁꯤ ꯂꯨꯏꯉꯥꯏꯅꯤꯗꯨꯕꯨ ꯑꯣ ꯑꯣ ꯑꯗꯨ ꯀꯩꯅꯣ ꯃꯐꯝꯗꯤ ꯀꯗꯥꯏ ꯀꯗꯥꯏꯔꯣꯝ ꯇꯧꯕ꯭ꯔꯣꯀꯣ ꯃꯇꯝꯗꯣ ꯑꯣ ꯑꯗꯨ ꯑꯩꯗꯣ ꯆꯠꯅꯤꯡꯕ ꯅꯣꯏ ꯂꯨꯏꯉꯥꯏꯅꯤ ꯐꯦꯁꯇꯤꯕꯦꯜꯗꯣ ꯌꯥꯎꯅꯤꯡꯕ ꯑꯣ ꯑꯗꯨ ꯑꯣ ꯑꯗꯨꯗꯤ ꯌꯥꯝ ꯅꯨꯡꯉꯥꯏꯔꯦꯅ ꯑꯗꯣ ꯑꯗꯣ ꯀꯩꯅꯣ ꯑꯩ ꯀꯩꯅꯣ ꯅꯪ ꯍꯪꯕꯗꯣ ꯅꯪ ꯐꯣꯟ ꯅꯝꯕꯔ ꯑꯗꯥꯔ ꯀꯥꯔꯗ ꯍꯥꯏꯕꯗꯣ ꯅꯪ ꯀꯩꯗꯧꯉꯩ ꯊꯦꯡꯅꯁꯦꯕ ꯑꯗꯣ

ꯑꯣ ꯑꯣ ꯑꯣ ꯌꯥꯝ ꯅꯨꯡꯉꯥꯏꯖꯔꯦ ꯑꯗꯨꯗꯤ ꯑꯣ ꯑꯗꯨ ꯀꯩꯅꯣ ꯑꯩ ꯑꯩ ꯃꯔꯨꯞꯁꯤꯡ ꯄꯥꯏꯔꯒ ꯑꯃꯨꯛ ꯂꯥꯛꯀꯦꯀꯣ ꯍꯣꯏ ꯅꯣꯏ ꯂꯨꯏꯉꯥꯏꯅꯤ ꯐꯦꯁꯇꯤꯕꯦꯜꯗꯣ ꯌꯥꯎꯒꯦ ꯑꯃꯨꯔꯛ

ꯑꯦ ꯆꯣ ꯆꯣ ꯌꯥꯝ ꯅꯨꯡꯉꯥꯏꯔꯦ ꯃꯪ ꯐꯔꯣ